ꯑꯩꯅ ꯖꯒꯣꯏꯒꯤ ꯀꯝꯄꯤꯇꯤꯁꯟꯗ ꯁꯔꯨꯛ ꯌꯥꯈꯤꯕ ꯂꯩꯔꯦ ꯃꯗꯨꯒꯤ ꯑꯦꯛꯁꯄꯤꯔꯤꯌꯦꯟꯁꯤꯡ ꯑꯗꯨꯗꯤ ꯌꯥꯝꯅ ꯅꯨꯡꯉꯥꯏꯕ ꯑꯦꯛꯁꯄꯤꯔꯤꯌꯦꯟꯁ ꯑꯃꯅꯤ ꯑꯩꯅ ꯑꯍꯥꯟꯕ ꯑꯣꯏꯅ ꯏꯁꯇꯦꯖꯇ ꯀꯥꯈꯠꯂꯛꯄꯗ ꯌꯥꯝꯅ ꯀꯤꯈꯤ ꯍꯥꯏꯕꯗꯤ ꯑꯍꯥꯟꯕ ꯑꯣꯏꯅ ꯃꯤꯁꯤꯡꯅ ꯑꯩꯉꯣꯟꯗ ꯌꯦꯡꯁꯤꯜꯂꯛꯈꯤꯕ ꯑꯃꯗꯤ ꯀꯔꯝꯅ ꯇꯧꯒꯅꯤ ꯍꯥꯏꯕꯒꯤ ꯃꯈꯣꯏꯗ ꯑꯁꯥ ꯑꯃ ꯂꯩꯕꯅꯤꯅ ꯑꯩꯅꯁꯨ ꯐꯖꯅ ꯇꯧꯅꯤꯡꯕ ꯍꯥꯏꯕꯗꯣ ꯑꯗꯨ ꯌꯥꯝꯅ ꯐꯥꯎꯋꯤ ꯑꯗꯨꯕꯨ ꯀꯝꯄꯤꯇꯤꯁꯟ ꯑꯃꯅꯤꯅ ꯑꯩꯒ ꯄꯥꯔꯇꯤꯁꯤꯄꯦꯠ ꯇꯧꯃꯤꯟꯅꯔꯤꯕ ꯑꯩꯒꯤ ꯏꯃꯥꯟꯅꯕꯤꯁꯤꯡ ꯑꯗꯨ ꯌꯥꯝꯅ ꯑꯍꯩ ꯑꯍꯩꯕ ꯃꯐꯝꯗꯒꯤ ꯂꯥꯛꯄ ꯌꯥꯝꯅ ꯍꯩꯔꯕ ꯖꯒꯣꯏꯁꯤꯡ ꯌꯥꯝꯅ ꯃꯒꯨꯟ ꯂꯩꯕ ꯖꯒꯣꯏꯁꯤꯡ ꯀꯌꯥ ꯑꯃ ꯇꯝꯃꯒ ꯂꯥꯛꯑꯕꯅꯤ ꯃꯈꯣꯏ ꯃꯃꯥꯡꯗ ꯑꯩꯅ ꯖꯒꯣꯏ ꯁꯥꯕ ꯍꯥꯏꯕꯗꯨꯗꯤ ꯑꯩꯁꯨ ꯈꯔ ꯄꯥꯈꯠꯂꯤ ꯑꯗꯨꯕꯨ ꯑꯗꯨ ꯂꯣꯏꯁꯤꯜꯂꯛꯄꯗꯗꯤ ꯑꯩꯅ ꯃꯤ ꯃꯌꯥꯝꯒꯤ ꯑꯦꯛꯁꯄ꯭ꯔꯦꯁꯟꯒꯨꯝꯕ ꯌꯦꯡꯕꯗꯗꯤ ꯌꯥꯝꯅ ꯍꯔꯥꯎꯈꯤ ꯑꯩꯅ ꯖꯒꯣꯏ ꯁꯥꯔꯨꯕꯗꯨ ꯃꯈꯣꯏꯗꯁꯨ ꯑꯩꯅ ꯐꯥꯎꯍꯟꯅꯤꯡꯂꯤꯕ ꯑꯩꯒꯤ ꯀꯜꯆꯔꯒꯤ ꯐꯖꯔꯕ ꯃꯁꯛꯁꯤꯡ ꯑꯗꯨ ꯈꯪꯍꯟꯕ ꯉꯝꯃꯤꯀꯣ ꯍꯥꯏꯕꯗꯣ ꯑꯩ ꯏꯁꯥꯅꯁꯨ ꯈꯟꯖꯩ ꯑꯩꯅ ꯂꯥꯁ ꯑꯣꯏꯅ ꯀꯝꯄꯤꯇꯤꯁꯟ ꯑꯗꯨꯗ ꯐꯥꯔꯁ ꯄ꯭ꯔꯥꯏꯖ ꯉꯝꯈꯤ ꯑꯗꯨ ꯉꯝꯈꯤꯕꯗꯨꯗ ꯃꯤ ꯃꯌꯥꯝꯅ ꯑꯩꯒꯤꯗꯃꯛꯇ ꯂꯥꯎꯕꯤꯕ ꯑꯩꯒꯤꯗꯃꯛꯇ ꯈꯨꯕꯥꯛ ꯈꯨꯕꯤꯕꯗꯨ ꯌꯥꯝꯅ ꯍꯔꯥꯎꯈꯤ